ꯍꯜꯂꯣ ꯀꯅꯥ ꯑꯣꯏꯕꯤꯔꯕꯅꯣ

ꯐꯤꯁꯦ ꯑꯩꯈꯣꯏꯒꯤ ꯃꯈꯜꯕꯨꯗꯤ ꯃꯌꯥꯝ ꯂꯩꯈ꯭ꯔꯦ ꯁꯣꯜꯒꯨꯝꯕ ꯀꯔꯤꯒꯨꯝꯕꯅ ꯂꯨꯄꯥ ꯆꯥꯃꯉꯥꯗꯒꯤꯅ ꯂꯤꯁꯤꯡ ꯑꯗꯨꯒꯤ ꯃꯊꯛ ꯂꯤꯁꯤꯡ ꯑꯅꯤ ꯐꯥꯎꯕꯗ ꯂꯩꯔꯦ ꯑꯗꯨꯒ ꯑꯩꯈꯣꯏꯒꯤ ꯀꯩꯅꯣꯒꯤ ꯃꯨꯒꯥ ꯐꯦꯟꯕ ꯑꯩꯈꯣꯏ ꯃꯩꯇꯩꯒꯤ ꯐꯤ ꯂꯩꯔꯤꯕꯁꯤꯡꯁꯦ ꯁꯤꯒꯨꯝꯕꯒꯤꯗꯅ ꯑꯗꯨꯝ

ꯆꯃꯥꯄꯜ ꯁ꯭ꯋꯥꯏꯁꯤꯗꯒꯤ ꯍꯧꯋꯦ ꯀꯩꯅꯣ ꯀꯣꯠꯇꯕꯤꯗ ꯑꯗꯨꯒ ꯀꯣꯠꯂꯒꯅ ꯂꯤꯁꯤꯡ ꯑꯍꯨꯝ ꯃꯔꯤ ꯐꯥꯎꯕꯗ ꯑꯗꯨꯃꯥꯏꯅ ꯂꯩ ꯑꯗꯨ ꯃꯁꯤꯡ ꯀꯌꯥꯃꯨꯛ ꯄꯥꯝꯕꯤꯔꯤꯅꯣ

ꯑꯗꯨ ꯃꯁꯤꯡ ꯃꯌꯥꯝ ꯂꯧꯔꯕꯨꯗꯤ ꯑꯩꯈꯣꯏ ꯃꯃꯜ ꯑꯗꯨꯝ ꯈꯔ ꯌꯦꯡꯖꯒꯅꯦꯕ ꯑꯗꯣ ꯉꯁꯥꯏꯒꯤ ꯇꯔꯥꯃꯨꯛꯁꯦ ꯃꯆꯨꯁꯦ ꯆꯞ ꯃꯥꯟꯅꯕꯗ ꯄꯤꯌꯨ ꯍꯥꯏꯕ꯭ꯔ ꯅꯠꯇ꯭ꯔꯒꯅ ꯑꯇꯣꯞꯄ ꯃꯆꯨ ꯃꯤꯛꯁ ꯇꯧꯔꯁꯨ ꯑꯗꯨꯝ ꯌꯥꯕ꯭ꯔ ꯃꯆꯨ ꯑꯗꯨꯝ ꯌꯥꯜꯂꯁꯨ ꯎꯝ ꯑꯗꯨ ꯁ꯭ꯇꯣꯔꯗ ꯑꯃꯨꯛꯇꯪ ꯂꯥꯛꯄꯤꯔꯒꯅꯦ ꯀꯔꯝꯕ ꯐꯤꯅꯣ ꯍꯥꯏꯕꯗꯨ ꯑꯗꯨ ꯀꯝꯐꯥꯝ ꯇꯥꯊꯣꯛꯄꯤꯔꯗꯤ ꯍꯦꯟꯅ ꯅꯨꯡꯉꯥꯏꯖꯒꯅꯤ ꯂꯥꯛꯄꯁꯦ ꯑꯗꯨꯝ ꯂꯥꯛꯄꯒꯤ ꯃꯇꯝ ꯂꯩꯕꯤꯗꯣꯏ ꯅꯣꯇ꯭ꯔꯣ ꯂꯥꯛꯄꯒꯤꯗꯨꯗ ꯍꯥꯏꯐꯦꯠ ꯀꯣ ꯍꯌꯦꯡꯒꯨꯝꯕ ꯂꯥꯛꯀꯅꯤ ꯍꯥꯏꯕꯒꯤ ꯉꯁꯤꯒꯨꯝꯕꯗ ꯄꯥꯎ ꯐꯥꯎꯕꯤꯔꯛꯑꯣ ꯍꯥꯏꯕꯗꯤ ꯑꯩꯈꯣꯏꯅ ꯐꯤꯁꯥꯕꯤꯗꯒꯤ ꯐꯤ ꯂꯧꯈꯠꯀꯗꯕ ꯂꯩꯕꯁꯤꯡꯗꯨꯁꯨ ꯂꯣꯏꯅ ꯐꯖ ꯐꯖꯕꯗꯣ ꯂꯧꯔꯒ ꯑꯗꯨꯝ ꯊꯝꯖꯔꯝꯒꯦꯕ ꯑꯗꯨ ꯌꯦꯡꯂꯒ ꯈꯟꯗ꯭ꯔꯗꯤ ꯑꯩꯈꯣꯏꯁꯨ ꯌꯣꯜꯂꯤꯃꯤꯅ ꯑꯩꯈꯣꯏꯒꯤ ꯃꯤꯠꯇꯗꯤ ꯐꯤꯁꯤꯡꯁꯦ ꯂꯣꯏꯅ ꯐꯖꯩ ꯍꯥꯏꯅ ꯈꯜꯂꯒ ꯊꯝꯖꯔꯤꯅꯦꯕ ꯑꯗꯨꯅ ꯑꯥ ꯂꯥꯛꯑꯒ ꯌꯦꯡꯕꯤꯔꯒ ꯐꯣꯇꯣꯗ ꯍꯌꯦꯡ ꯃꯆꯨ ꯇꯥꯏ ꯇꯥꯗꯦ ꯍꯥꯏꯒꯗꯣꯏ ꯁꯔꯨꯛ ꯏꯁꯥꯅ ꯑꯄꯥꯝꯕꯗꯣ ꯈꯜꯂꯒ ꯄꯨꯈꯤꯕꯅ ꯐꯩꯗꯅ ꯐꯅꯦꯛ ꯀꯨꯝꯕꯗꯤ ꯌꯦꯡꯕꯤꯔꯣꯏꯗ꯭ꯔꯣ ꯐꯅꯦꯛ ꯄꯣꯂꯤꯁꯇꯔꯗꯪ ꯐꯦꯟꯕꯗꯤ ꯀꯣꯠꯇꯕꯗ ꯌꯥꯝ ꯍꯣꯡꯑꯦ ꯆꯍꯨꯝ ꯆꯍꯨꯝ ꯌꯥꯡꯈꯩ ꯁ꯭ꯋꯥꯏꯗ ꯑꯗꯨꯝ ꯂꯩꯔꯦ ꯑꯗꯨꯒ ꯃꯈꯣꯏꯒꯤ ꯄꯥꯁꯃꯤꯅꯥꯅ ꯋꯥꯟ ꯄ꯭ꯂꯥꯏꯗ ꯐꯦꯟꯕꯒꯨꯝꯕꯁꯤꯅ ꯆꯥꯃꯔꯤ ꯌꯥꯡꯈꯩ ꯆꯥꯃꯉꯥ ꯑꯗꯨꯃꯥꯏꯅ ꯍꯥꯏꯕꯗꯤ ꯃꯥꯒꯤ ꯁꯥꯏꯖꯀꯤ ꯃꯇꯨꯡ ꯏꯟꯅ ꯍꯧꯖꯤꯛꯇꯤ ꯑꯩꯈꯣꯏ ꯃꯩꯇꯩꯗꯁꯨ ꯑꯆꯧꯕ ꯊꯣꯛꯂꯕꯅꯤꯅ ꯑꯦꯛꯁꯦꯜꯒꯨꯝꯕꯁꯦ ꯆꯥꯃꯉꯥ ꯌꯥꯡꯈꯩꯗ ꯑꯗꯨꯝ ꯊꯥꯏꯌꯦꯕ ꯑꯗꯨꯃ ꯂꯩꯒ꯭ꯔꯦ ꯑꯗꯒꯤꯗꯤ ꯋꯥꯟ ꯄ꯭ꯂꯥꯏꯗ ꯃꯨꯀꯥ ꯐꯦꯟꯕ ꯑꯩꯈꯣꯏ ꯈꯨꯔꯈꯨꯜꯒꯨꯝꯕ ꯐꯦꯟꯕꯗꯨꯅ ꯂꯤꯁꯤꯡ ꯑꯃꯒ ꯆꯅꯤ ꯆꯍꯨꯝ ꯑꯗꯨꯃꯥꯏꯅ ꯊꯥꯖꯩ ꯑꯗꯨꯒ ꯃꯆꯨꯒꯤꯗꯤ ꯑꯄꯥꯝꯕ ꯑꯗꯨꯝ ꯐꯪꯅꯤ ꯂꯩ ꯂꯩ ꯗꯦꯂꯤꯕꯔꯤ ꯈꯨꯗꯣꯡꯆꯥꯕ ꯂꯩꯖꯩ ꯑꯩꯈꯣꯏ ꯗꯦꯂꯤꯕꯔꯤ ꯆꯥꯔꯖꯁꯨ ꯂꯧꯖꯗꯦ ꯎꯝ ꯗꯦꯂꯤꯕꯔꯤ ꯇꯧꯕꯁꯦ ꯌꯧꯍꯜꯂꯛꯄ ꯀꯥꯟꯗ ꯑꯩꯈꯣꯏ ꯐꯤꯗꯨ ꯀꯌꯥ ꯂꯩꯕꯒꯦ ꯍꯥꯏꯗꯨꯒꯤ ꯃꯇꯨꯡ ꯏꯟꯅ ꯐꯥꯎ ꯐꯥꯎꯅꯔꯒꯅꯦ ꯅꯨꯃꯤꯠꯇꯨꯗ ꯂꯩꯇꯕ ꯑꯣꯏꯔꯒꯗꯤ ꯉꯁꯤ ꯑꯣꯗꯔ ꯇꯧꯔꯒ ꯍꯌꯦꯡꯒꯨꯝꯕ ꯑꯗꯨꯃꯥꯏꯅ ꯌꯧꯔꯛꯀꯅꯤ ꯑꯗꯣ ꯑꯩꯈꯣꯏ ꯁ꯭ꯇꯣꯔꯗ ꯑꯗꯨꯝ ꯂꯩꯕ ꯑꯣꯏꯔꯒꯗꯤ ꯅꯨꯃꯤꯠꯇꯨꯗ ꯑꯗꯨꯝ ꯗꯦꯂꯤꯕꯔꯤ ꯇꯧꯖꯔꯛꯀꯅꯤ ꯅꯛꯄ ꯇꯥꯔꯒꯗꯤ ꯅꯠꯇ꯭ꯔꯗꯤ ꯅꯣꯡꯃꯒꯨꯝꯕ ꯑꯗꯨꯃꯥꯏꯅ ꯆꯪꯒꯅꯤ ꯅꯣꯡꯉꯥꯜꯂꯒ ꯑꯗꯨꯃꯥꯏꯅ ꯎꯝ ꯎꯝ ꯂꯣꯀꯦꯁꯟꯁꯦ ꯑꯩꯈꯣꯏꯒꯤ ꯑꯗꯨꯝ ꯀꯥꯡꯄꯣꯛꯄꯤ ꯕꯥꯖꯥꯔ ꯃꯌꯥ ꯑꯗꯨꯗ ꯑꯗꯨꯝ ꯑꯣꯏꯗꯣꯏꯅꯤ ꯑꯗꯨꯝ ꯏꯂꯥꯏ ꯂꯥꯏꯅ ꯈꯪꯕꯅꯤ ꯍꯣꯏ ꯍꯣꯏ ꯑꯗꯨꯗꯤ ꯌꯥꯝ ꯅꯨꯡꯉꯥꯏꯖꯔꯦ ꯁ꯭ꯇꯣꯔꯗ ꯂꯥꯛꯄꯒꯤꯗꯨꯗ ꯀꯣꯜ ꯇꯧꯕꯤꯔꯛꯑꯣ ꯎꯝ ꯎꯝ ꯊꯝꯖꯔꯒꯦ ꯎꯝ ꯎꯝ